ꯏꯟꯁꯨꯔꯦꯟꯁ ꯂꯥꯏꯌꯦꯡꯕꯒꯤ ꯏꯟꯁꯨꯔꯦꯟꯁ ꯍꯥꯏꯕꯁꯦ ꯐꯩ ꯑꯩꯒꯤ ꯀꯣ ꯑꯣꯄ꯭ꯔꯦꯇꯤꯕ ꯕꯦꯡꯛꯒꯤ ꯏꯟꯁꯨꯔꯦꯟꯁ ꯑꯃ ꯂꯩ ꯑꯩ ꯃꯃꯥꯡ ꯆꯍꯤꯗ ꯑꯩꯒꯤ ꯏꯃꯥ ꯂꯥꯏꯌꯦꯡꯅꯕ ꯏꯕꯣꯛ ꯂꯥꯏꯌꯦꯡꯅꯕꯗ ꯁꯤꯖꯤꯟꯅꯈ꯭ꯔꯦ ꯀꯣ ꯑꯣꯄꯔꯦꯇꯤꯕ ꯕꯦꯡꯛ ꯍꯥꯏꯕꯁꯦ ꯐꯩ ꯐꯦꯃꯤꯂꯤ ꯃꯦꯝꯕꯔꯁꯀꯤ ꯍꯥꯏꯔꯗꯤ ꯑꯅꯥꯕ ꯑꯃ ꯂꯩꯈ꯭ꯔꯁꯨ ꯌꯥꯝ ꯐꯩ ꯈꯨꯗꯛ ꯈꯨꯗꯛꯇ ꯑꯅꯥꯕ ꯂꯩꯔꯁꯨ ꯌꯥꯝ ꯀꯥꯟꯕ ꯄꯤ ꯌꯥꯝ ꯀꯥꯟꯅꯕ ꯐꯪꯏꯅ ꯊꯥꯖꯩ ꯌꯥꯝ ꯐꯁꯨ ꯐꯩ ꯑꯗꯣ ꯀꯣ ꯑꯣꯄꯔꯦꯇꯤꯕ ꯕꯦꯡꯛ ꯍꯥꯏꯕꯁꯦ ꯏꯃꯨꯡꯒꯤꯗ ꯍꯥꯏꯔꯗꯤ ꯑꯃꯃꯝ ꯁꯤꯖꯤꯟꯅꯕꯁꯨ ꯐꯩ ꯍꯥꯏꯅ ꯈꯜꯂꯤ ꯑꯗꯨꯒ ꯃꯣꯏꯒꯤ ꯈꯨꯗꯛꯇ ꯑꯅꯥꯕ ꯂꯩꯔꯁꯨ ꯍꯅꯨꯕꯒꯤ ꯅꯠꯇ꯭ꯔꯒ ꯏꯃꯥ ꯕꯕꯥ ꯕꯨꯕꯣꯛ ꯄꯨꯄꯨ ꯃꯣꯏꯒꯤ ꯑꯅꯥꯕ ꯀꯌꯥ ꯂꯩꯔꯁꯨ ꯈꯨꯗꯛꯇ ꯄꯩꯁꯥ ꯂꯩꯇ꯭ꯔꯁꯨꯀꯣ ꯀꯣ ꯑꯣꯄꯔꯦꯇꯤꯕ ꯕꯦꯡꯛꯒꯤꯗꯨꯅ ꯂꯣꯟꯒꯨꯝꯕꯁꯨ ꯂꯧꯔꯒ ꯁꯤꯖꯤꯟꯅꯕ ꯌꯥꯏ ꯍꯥꯏꯅ ꯈꯜꯂꯦ ꯑꯩꯈꯣꯏ ꯑꯣꯄꯔꯦꯇꯤꯕ ꯕꯦꯡꯛꯁꯦ ꯌꯥꯝ ꯀꯥꯟꯅꯕꯁꯨ ꯄꯤ ꯀꯥꯟꯅꯕꯁꯨ ꯐꯪꯍꯜꯂꯤ ꯑꯗꯨꯒ ꯀꯥꯟꯅꯕ ꯑꯃꯁꯤꯅ ꯑꯩꯈꯣꯏ ꯑꯅꯥꯕ ꯃꯤ ꯑꯃ ꯂꯩꯔ ꯀꯥꯟꯗꯅ ꯈꯨꯗꯛ ꯈꯨꯗꯛꯇ ꯄꯨꯕꯤꯕ ꯈꯨꯗꯛ ꯈꯨꯗꯛꯇ ꯆꯠꯄ ꯄꯩꯁꯥ ꯆꯤꯟꯕ ꯄꯨꯈꯠꯄ ꯃꯤ ꯂꯩꯔꯁꯨ ꯇꯧꯕꯤꯕ ꯄꯩꯁꯥ ꯆꯤꯟꯕ ꯈꯣꯠꯄ ꯂꯩꯔꯁꯨ ꯀꯥꯟꯅꯕ ꯁꯦꯐꯇꯤ ꯑꯣꯏꯕ ꯑꯣꯏꯕ ꯈꯣꯠꯄꯁꯨ ꯌꯥꯝ ꯐꯩ ꯍꯥꯏꯅ ꯈꯜꯂꯤ ꯀꯥꯟꯅꯕ ꯑꯗꯨꯒ ꯍꯧꯖꯤꯛ ꯈꯨꯗꯛꯇ ꯅꯥꯔꯁꯨ ꯌꯥꯝ ꯊꯨꯅ ꯐꯅꯕ ꯗꯥꯛꯇꯔ ꯈꯣꯏꯅꯁꯨ ꯕꯦꯡꯛꯅꯁꯨ ꯁꯤꯖꯤꯟꯅꯕ ꯀꯌꯥ ꯂꯩ ꯍꯥꯏꯅ ꯈꯜꯂꯤ ꯀꯣ ꯑꯣꯄꯔꯦꯇꯤꯕ ꯕꯦꯡꯛ ꯍꯥꯏꯕꯁꯦ ꯃꯌꯥꯝ ꯏꯟꯁꯨꯔꯦꯟꯁ ꯀꯨꯝꯕꯁꯨ ꯃꯌꯥꯝ ꯀꯥꯟꯅꯕ ꯁꯤꯖꯤꯟꯅꯕ ꯏꯃꯨꯡꯒꯨꯝꯕꯗ ꯂꯩꯇꯕ ꯈꯣꯠꯇꯕ ꯂꯩꯇꯕꯒꯨꯝꯕ ꯂꯩꯔꯁꯨ ꯁꯤꯖꯤꯟꯅꯕꯤꯎ ꯑꯗꯨꯒ ꯃꯌꯥꯝꯅꯁꯨ ꯑꯗꯨ ꯁꯤꯖꯤꯟꯅꯔꯒ ꯏꯟꯁꯨꯔꯦꯟꯁꯀꯤ ꯀꯣꯔꯄꯦꯇꯤꯞꯀꯤ ꯀꯥꯟꯅꯕ ꯀꯌꯥ ꯂꯩꯌꯦ ꯍꯥꯏꯕꯁꯨ ꯀꯥꯟꯅꯕ ꯐꯪꯒꯅꯤ ꯑꯗꯨꯒ ꯌꯨꯝꯁꯤꯗ ꯂꯥꯏꯔꯕ ꯍꯥꯏꯔꯗꯤ ꯀꯔꯤꯁꯨ ꯂꯩꯖꯗ꯭ꯔꯕ ꯃꯣꯏꯒꯤꯒꯨꯝꯕꯗꯁꯨ ꯌꯥꯝ ꯐꯩ ꯍꯥꯏꯅ ꯈꯜꯂꯤ ꯏꯃꯨꯡꯒꯤ ꯑꯋꯥꯕ ꯀꯌꯥ ꯂꯩꯔꯕꯁꯨ ꯌꯥꯝ ꯀꯥꯟꯅꯕ ꯐꯩ ꯍꯥꯏꯅ ꯈꯜꯂꯤ ꯑꯗꯨꯅꯤꯅ ꯀꯣ ꯑꯣꯄꯔꯦꯇꯤꯕ ꯕꯦꯡꯛꯁꯦ ꯏꯟꯗꯤꯌꯥꯒꯤ ꯀꯩꯅꯣꯅꯤ ꯏꯟꯗꯤꯌꯥꯒꯤ ꯆꯤꯞ ꯃꯤꯅꯤꯁꯇꯔꯅ ꯁꯥꯔꯛꯄ ꯕꯦꯡꯛꯅꯤ ꯑꯗꯨꯅ ꯁꯤꯖꯤꯟꯅꯕꯤꯎ ꯑꯗꯨꯅ ꯁꯤꯖꯤꯟꯅꯕꯤꯎ ꯑꯗꯨꯒ ꯃꯣꯏꯒꯤ ꯀꯥꯟꯅꯕ ꯀꯌꯥꯁꯨ ꯂꯩꯕꯒꯤ ꯍꯥꯏꯕꯁꯤ ꯀꯥꯟꯅꯕ ꯐꯪꯒꯅꯤ ꯍꯥꯏꯕꯁꯨ ꯈꯪꯒꯅꯤ ꯑꯗꯨꯅꯤꯅ ꯀꯣ ꯑꯣꯄꯔꯦꯇꯤꯞ ꯕꯦꯡꯛ ꯍꯥꯏꯕꯁꯤ ꯁꯤꯖꯤꯟꯅꯕꯤꯎ ꯀꯥꯟꯅꯕꯁꯨ ꯀꯌꯥ ꯂꯩ ꯑꯗꯨꯒ ꯃꯣꯏꯒꯤꯁꯨ ꯇꯨꯡꯗ ꯀꯥꯟꯅꯕ ꯀꯌꯥ ꯀꯩꯕꯁꯤꯁꯨ ꯑꯗꯨꯒ ꯅꯣꯏꯒꯤ ꯑꯅꯥ ꯑꯌꯦꯛ ꯂꯩꯔ ꯀꯥꯟꯗꯁꯨ ꯃꯤꯒꯤ ꯑꯅꯥ ꯑꯌꯦꯛ ꯂꯩꯔ ꯀꯥꯟꯗꯁꯨ ꯅꯪꯒꯤ ꯁꯦꯕꯤꯡ ꯑꯣꯏꯖꯔꯁꯨ ꯀꯥꯟꯅꯕ ꯃꯌꯥꯝ ꯂꯩ ꯍꯥꯏꯟ ꯈꯜꯂꯤ ꯀꯣ ꯑꯣꯄꯔꯦꯇꯤꯕ ꯕꯦꯡꯛꯁꯦ ꯑꯗꯨ ꯑꯩꯈꯣꯏ ꯏꯟꯁꯨꯔꯦꯟꯁ ꯍꯥꯏꯕꯁꯦ ꯐꯦꯃꯤꯂꯤ ꯑꯃꯗ ꯁꯦꯝꯖꯤꯟꯕꯤꯎ ꯀꯥꯟꯅꯕ ꯀꯌꯥꯁꯨ ꯐꯪꯒꯅꯤ ꯍꯥꯏꯅ ꯈꯜꯂꯤ ꯏꯃꯨꯡ ꯑꯃꯗ ꯑꯗꯨꯒ ꯅꯣꯏꯅ ꯆꯠꯂꯤꯕꯗ ꯈꯨꯗꯣꯡ ꯊꯤꯕ ꯊꯣꯛꯄ ꯅꯥꯕ ꯂꯩꯔꯁꯨ ꯀꯥꯟꯅꯩ ꯍꯥꯏꯅ ꯈꯜꯂꯦ ꯑꯗꯨꯅꯤꯅ ꯏꯟꯁꯨꯔꯦꯟꯁ ꯍꯥꯏꯕꯁꯦ ꯁꯤꯖꯤꯟꯅꯕꯤꯅꯕ ꯇꯧꯑꯣ ꯑꯗꯨꯒ ꯍꯦꯜꯠ ꯀꯥꯔꯗ ꯍꯦꯜꯠ ꯀꯥꯔꯗ ꯍꯥꯏꯕꯁꯤꯅ ꯍꯣꯏ ꯍꯦꯜꯠ ꯀꯥꯔꯗꯁꯨ ꯃꯌꯥꯝ ꯂꯩ ꯍꯦꯜꯠ ꯀꯥꯔꯗ ꯍꯥꯏꯁꯤꯅ ꯍꯧꯖꯤꯛ ꯍꯦꯜꯠ ꯀꯥꯔꯗ ꯍꯥꯏꯕꯁꯤꯅ ꯍꯣꯁꯄꯤꯇꯥꯜꯗ ꯑꯩꯈꯣꯏꯅ ꯑꯣꯄꯔꯦꯁꯟ ꯑꯃ ꯇꯥꯕ ꯃꯇꯝꯗ ꯍꯦꯜꯠ ꯀꯥꯔꯗ ꯍꯥꯏꯕꯁꯤꯅ ꯑꯩꯈꯣꯏꯒꯤ ꯑꯣꯄꯔꯦꯁꯟꯒꯤ ꯗꯤꯁꯀꯥꯎꯟ ꯑꯩꯈꯣꯏꯒꯤ ꯑꯣꯄꯔꯦꯁꯟ ꯇꯧꯕꯒꯤ ꯍꯤꯗꯥꯛꯀꯤ ꯗꯤꯁꯀꯥꯎꯟ ꯀꯌꯥ ꯀꯥꯟꯅꯕ ꯄꯤ ꯑꯗꯨꯒ ꯗꯤꯁꯀꯥꯎꯟꯗꯁꯨ ꯗꯤꯁꯀꯥꯎꯟ ꯀꯌꯥ ꯐꯪꯕꯁꯨ ꯂꯩ ꯑꯗꯨꯒ ꯑꯅꯥ ꯑꯌꯦꯛ ꯌꯥꯎꯔꯕ ꯏꯄꯨ ꯕꯣꯕꯣꯛ ꯃꯣꯏꯒꯤ ꯒꯨꯝꯕ ꯌꯥꯎꯔꯒ ꯍꯤꯗꯥꯛ ꯀꯨꯝꯕ ꯑꯩꯐꯣꯔꯗ ꯇꯧꯕ ꯉꯝꯕꯗꯣ ꯀꯥꯟꯅꯒꯅꯤ ꯍꯦꯜꯠ ꯀꯥꯔꯗꯁꯤꯅ ꯁꯤ ꯍꯤꯗꯥꯛꯀꯤ ꯑꯦꯐꯣꯔꯗ ꯇꯧꯕ ꯉꯝꯏ ꯍꯥꯏꯅ ꯈꯜꯂꯤ ꯑꯗꯨꯒ ꯍꯦꯜꯠꯗ ꯃꯣꯗꯤꯅ ꯊꯥꯔꯛꯄꯅꯤ ꯃꯣꯏ ꯒꯣꯕꯔꯃꯦꯟꯒꯤ ꯌꯥꯎꯅ ꯊꯥꯔꯛꯄꯅꯤꯅ ꯍꯦꯜꯠ ꯀꯥꯔꯗ ꯍꯥꯏꯕꯁꯦ ꯀꯥꯟꯅꯕ ꯀꯌꯥ ꯂꯩ ꯍꯥꯏꯕꯁꯨ ꯈꯜꯂꯤ ꯑꯗꯨꯒ ꯃꯦꯝꯕꯔ ꯑꯩꯈꯣꯏꯅ ꯍꯦꯜꯠ ꯀꯥꯔꯗ ꯍꯥꯏꯕꯁꯦ ꯑꯩꯒꯤ ꯃꯦꯝꯕꯔꯗ ꯁꯤꯖꯤꯟꯅꯕ ꯍꯥꯏꯕꯁꯦ ꯏꯄꯨ ꯑꯃꯗ ꯁꯤꯖꯤꯟꯅꯔꯦ ꯏꯕꯣꯛ ꯑꯃꯗ ꯁꯤꯖꯤꯟꯅꯔꯦ ꯃꯃꯥ ꯑꯃꯗ ꯁꯤꯖꯤꯟꯅꯔꯦ ꯑꯗꯨꯒ ꯍꯧꯖꯤꯛꯇꯤ ꯀꯌꯥ ꯁꯤꯖꯤꯟꯅꯕ ꯌꯥꯎꯋꯦ ꯑꯗꯨꯅꯤꯅ ꯍꯦꯜꯠ ꯀꯥꯔꯗ ꯍꯥꯏꯕꯁꯦ ꯍꯦꯜꯠ ꯀꯥꯔꯗꯀ ꯀꯣ ꯑꯣꯄꯔꯦꯇꯤꯞ ꯕꯦꯡꯛ ꯍꯥꯏꯕꯁꯦ ꯌꯥꯝ ꯏꯃꯨꯡꯗ ꯀꯥꯟꯅꯕ ꯑꯣꯏꯕꯅꯤꯅ ꯈꯜꯂꯦ ꯑꯗꯨꯒ ꯏꯃꯨꯡꯒꯤ ꯑꯅꯥ ꯑꯌꯦꯛ ꯌꯥꯎꯕꯁꯨ ꯀꯥꯟꯅꯕ ꯄꯤꯒꯅꯤꯅ ꯈꯜꯂꯦ ꯑꯗꯨꯅꯤ ꯍꯦꯜꯠ ꯀꯥꯔꯗ ꯍꯥꯏꯕꯁꯤꯗꯤ ꯆꯥꯡ ꯅꯥꯏꯅ ꯁꯤꯖꯤꯟꯅꯕꯤꯕꯅ ꯐꯩ ꯍꯥꯏꯅ ꯈꯜꯂꯤ ꯑꯗꯨꯒ ꯏꯃꯨꯡꯒꯤ ꯃꯦꯝꯕꯔꯁ ꯑꯃꯗ ꯊꯝꯃꯨ ꯍꯥꯏꯔꯁꯨ ꯐꯩ ꯊꯝꯃꯨ ꯍꯥꯏꯔꯁꯨ ꯍꯥꯏꯅꯤꯡꯏ ꯍꯥꯏꯕꯗꯤ ꯈꯨꯗꯣꯡ ꯊꯤꯔꯕ ꯄꯩꯁꯥ ꯂꯩꯇ꯭ꯔꯕ ꯍꯧꯖꯤꯛ ꯈꯨꯗꯛꯇ ꯑꯩꯈꯣꯏ ꯄꯨꯄꯨꯁꯦ ꯌꯥꯝ ꯀꯟꯅ ꯅꯥꯔꯦ ꯍꯥꯏꯔꯁꯤ ꯕꯨꯕꯣꯛꯁꯤ ꯌꯥꯝ ꯀꯟꯅ ꯅꯥꯔꯦ ꯍꯥꯏꯔꯁꯤ ꯈꯨꯗꯛꯇ ꯄꯩꯁꯥ ꯄꯨꯅꯕ ꯂꯩꯇ꯭ꯔꯗꯤ ꯍꯦꯜꯠ ꯀꯥꯔꯗꯀ ꯀꯣ ꯑꯣꯄꯔꯦꯇꯦꯞ ꯕꯦꯡꯛꯅ ꯀꯥꯟꯅꯕ ꯄꯤꯒꯅꯤ ꯍꯥꯏꯅ ꯈꯜꯂꯦ ꯑꯗꯨꯒ ꯌꯥꯕ ꯌꯥꯔꯤꯃꯈꯩꯗꯤ ꯍꯦꯜꯠ ꯀꯥꯔꯗ ꯂꯩꯇꯕ ꯃꯤ ꯀꯣ ꯑꯣꯄꯔꯦꯇꯤꯕ ꯕꯦꯡꯛꯒꯤ ꯂꯩꯇꯕ ꯃꯤꯁꯤꯡꯁꯦ ꯈꯔ ꯊꯨꯅ ꯁꯦꯝꯖꯤꯟꯅꯕꯤꯅꯕ ꯍꯥꯏꯌꯦ ꯍꯥꯏꯗꯤ ꯏꯃꯨꯡꯗ ꯑꯅꯥ ꯑꯌꯦꯛ ꯌꯥꯎꯔꯁꯨ ꯀꯥꯟꯅꯕ ꯄꯤꯒꯅꯤ ꯄ꯭ꯔꯣꯕ꯭ꯂꯦꯝ ꯑꯃ ꯊꯣꯛꯂꯁꯨ ꯀꯥꯟꯅꯕ ꯄꯤ ꯑꯉꯥꯡ ꯄꯣꯛꯄꯗ ꯑꯣꯏꯔꯣ ꯑꯣꯄꯔꯦꯁꯟ ꯇꯧꯕꯗ ꯑꯣꯏꯔꯣ ꯏꯃꯥꯔꯖꯦꯟꯁꯤꯒꯤꯗ ꯑꯣꯏꯔꯣ ꯍꯤꯗꯥꯛꯀꯤꯗ ꯑꯣꯏꯔꯣ ꯀꯥꯟꯅꯕ ꯄꯤꯒꯅꯤꯅ ꯈꯜꯂꯤ ꯍꯦꯜꯠ ꯀꯥꯔꯗ ꯍꯥꯏꯕꯁꯦ ꯑꯗꯨꯅꯤꯅ ꯍꯦꯜꯠ ꯀꯥꯔꯗ ꯍꯥꯏꯕꯁꯦ ꯊꯨꯅ ꯂꯩꯇꯕ ꯏꯃꯨꯡꯒꯤꯗꯗꯤ ꯁꯦꯝꯖꯤꯟꯕꯤꯎ ꯑꯗꯨꯒ ꯀꯣ ꯑꯣꯄꯔꯦꯇꯤꯕ ꯕꯦꯡꯛꯁꯨ ꯂꯩꯇꯕ ꯏꯃꯨꯡꯒꯤꯗꯤ ꯁꯦꯝꯖꯤꯟꯕꯨꯎ ꯀꯥꯟꯅꯕ ꯃꯌꯥꯝ ꯂꯩꯌꯦ ꯑꯩꯈꯣꯏꯁꯨ ꯀꯥꯟꯅꯕ ꯃꯌꯥꯝ ꯈꯪꯏ ꯑꯗꯨꯅꯤꯅ ꯏꯃꯥꯔꯖꯦꯟꯁꯤ ꯍꯣꯁꯄꯤꯇꯥꯜꯁꯨ ꯂꯩ ꯍꯤꯗꯥꯛꯁꯦ ꯃꯃꯜ ꯇꯥꯡꯂꯁꯨ ꯑꯩꯈꯣꯏꯅ ꯂꯩꯕ ꯉꯝꯒꯅꯤ ꯍꯥꯏꯅ ꯊꯥꯖꯔꯤ ꯑꯗꯨꯅꯤ ꯍꯦꯜꯠ ꯀꯥꯔꯗꯀ ꯀꯣ ꯑꯣꯄꯔꯦꯇꯤꯕ ꯕꯦꯡꯛꯁꯦ ꯁꯦꯝꯕꯤꯎ